ꯀꯔꯤ ꯀꯔꯤ ꯍꯜꯂꯣ ꯑꯩ ꯐꯥꯔꯃꯔ ꯑꯃꯅꯤ ꯀꯔꯤ ꯀꯔꯤ ꯑꯩ ꯑꯣ ꯑꯩꯅ ꯂꯧꯁꯤꯡ ꯎꯕꯒꯤ ꯍꯥꯔꯅꯨꯡ ꯂꯩꯗꯅ ꯄꯨꯝꯅꯃꯛꯁꯦ

ꯀꯩꯅꯣꯒꯤ ꯑꯣꯏꯕꯗꯣ ꯄꯥꯝꯃꯦ ꯑꯣꯏꯕꯗꯣ ꯑꯣꯔꯒꯥꯟꯅꯤꯛꯀꯤ ꯑꯣꯏꯕꯗꯣ ꯄꯥꯝꯃꯦꯕ ꯑꯇꯩꯗꯤ ꯍꯛꯆꯥꯡ ꯐꯩ ꯐꯠꯇꯦꯅ ꯄ꯭ꯔꯖꯥ ꯃꯌꯥꯝꯁꯤꯗ ꯁꯥꯎꯔꯦ ꯑꯗꯨꯅ ꯂꯧ ꯎꯕꯀꯥꯟꯗ ꯍꯧꯖꯤꯛꯀꯤꯁꯤꯅ ꯏꯁꯥꯁꯨ ꯁꯣꯛꯇ꯭ꯔꯦ ꯐꯁꯨ ꯐꯔꯦ ꯂꯧꯁꯨ ꯐꯧꯁꯨ ꯌꯥꯝ ꯊꯣꯛꯑꯦ ꯅꯨꯡꯉꯥꯏꯕꯗꯣ ꯑꯣꯏꯔꯦ ꯑꯗꯨꯅ ꯑꯗꯨꯒꯤ ꯀꯩꯅꯣꯗꯣ ꯄꯥꯝꯃꯦ ꯎꯝ ꯑꯥ

ꯍꯣꯏ ꯂꯥꯛꯆꯒꯦ ꯑꯧ ꯂꯥꯛꯆꯒꯦ ꯂꯥꯛꯆꯒꯦ ꯗꯨꯀꯥꯟꯗꯨꯒꯤ ꯃꯃꯤꯡꯗꯣ ꯑꯝꯇ ꯍꯥꯏꯕꯤꯔꯝꯃꯣ ꯑꯥ ꯊꯝꯖꯔꯒꯦ